ꯁꯤꯕꯨ ꯏꯝꯐꯥꯜ ꯀꯦꯞ ꯅꯠꯇꯕ꯭ꯔꯣ ꯑꯩꯅ ꯇꯤꯛꯀꯦꯠ ꯑꯃ ꯀꯛꯑꯝꯕꯅꯦ ꯑꯗꯨ ꯂꯨꯄꯥ ꯂꯤꯁꯤꯡ ꯑꯃ ꯆꯥꯝꯃꯉꯥ ꯍꯥꯏꯔ ꯂꯤꯁꯤꯡ ꯑꯅꯤ ꯂꯧꯈ꯭ꯔꯦ ꯑꯗꯨ ꯅꯈꯣꯏꯅ ꯑꯃꯨꯛꯇ ꯑꯗꯨꯒꯤꯗꯣ ꯑꯝꯇ ꯋꯥꯔꯛꯄꯤꯌꯨꯅꯦ

ꯃꯃꯟꯗꯨ ꯍꯦꯟꯖꯤꯟꯅ ꯂꯧꯕ ꯃꯥꯜꯂꯤꯅꯦ ꯑꯁ